ꯍꯣꯏ ꯁꯥꯟꯅ ꯈꯣꯠꯅꯕ ꯁꯤꯡꯒꯤ ꯏꯁꯀꯣꯂꯥꯔꯁꯤꯞꯁꯤꯡ ꯈꯪꯉꯦ ꯃꯁꯤꯒꯤ ꯃꯇꯥꯡꯗ ꯈꯔ ꯍꯥꯏꯌꯨ ꯍꯥꯏꯔꯗꯤ ꯅꯦꯁꯅꯦꯜ ꯏꯁꯄꯣꯔꯠꯁ ꯗꯦꯚꯦꯂꯞꯃꯦꯟ ꯏꯁꯀꯣꯂꯥꯔꯁꯤꯞ ꯑꯁꯤꯅꯤ ꯏꯁꯄꯣꯔꯠꯁꯇ ꯇꯦꯂꯦꯟ ꯂꯩꯔꯕ ꯑꯉꯥꯡꯁꯤꯡꯗ ꯆꯍꯤ ꯇꯔꯥꯗꯒꯤ ꯀꯨꯟꯇꯔꯦꯠ ꯐꯥꯎꯕꯗ ꯄꯤ ꯔꯤꯂꯥꯏꯟꯁ ꯐꯥꯎꯟꯗꯦꯁꯟ ꯌꯨꯠ ꯏꯁꯄꯣꯔꯠꯁ ꯃꯁꯤꯅꯤ ꯁꯥꯟꯅꯔꯣꯏꯁꯤꯡꯗ ꯇ꯭ꯋꯦꯟꯇꯤ ꯋꯥꯟ ꯊꯥꯎꯖꯟ ꯑꯣꯏꯕ ꯏꯁꯀꯣꯂꯔꯁꯤꯞ ꯔꯤꯋꯥꯔꯗ ꯄꯤ ꯇꯇꯥ ꯇ꯭ꯔꯁ ꯐꯨꯠꯕꯣꯜ ꯏꯁꯀꯣꯂꯔꯁꯤꯞ ꯃꯅꯤꯄꯨꯔꯅ ꯄꯤꯕꯅꯤ ꯏꯟꯗꯤꯌꯥꯟ ꯋꯥꯔꯜ ꯏꯁꯄꯣꯔꯠꯁ ꯏꯁꯀꯣꯂꯔꯁꯤꯞ ꯅ꯭ꯌꯨ ꯗꯦꯜꯂꯤ ꯃꯁꯤꯒꯤ ꯏꯁꯀꯣꯂꯔꯁꯤꯞ ꯑꯁꯤꯗꯤ ꯏꯁꯀꯣꯂꯔ ꯑꯣꯏꯔꯕ ꯁꯥꯟꯅꯔꯣꯏꯗꯅ ꯇ꯭ꯋꯦꯜꯐ ꯊꯥꯎꯖꯟ ꯁꯤꯛꯁꯇꯤꯟ ꯊꯥꯎꯖꯟ ꯄꯤ ꯑꯗꯨꯒ ꯐ꯭ꯂꯥꯏꯠ ꯏꯁꯀꯣꯂꯔꯁꯤꯞ ꯇꯅ ꯐꯤꯐꯇꯤꯟ ꯊꯥꯎꯖꯟ ꯇꯨ ꯅꯥꯏꯟꯇꯤꯟ ꯊꯥꯎꯖꯟ ꯐꯥꯎꯕ ꯄꯤ ꯏꯌꯥꯔꯄꯣꯔꯠꯁ ꯑꯣꯊꯣꯔꯤꯇꯤ ꯑꯣꯐ ꯏꯟꯗꯤꯌꯥ ꯏꯁꯀꯣꯂꯔꯁꯤꯞ ꯑꯁꯤ ꯊꯥꯗ ꯁꯥꯟꯅꯔꯣꯏ ꯁꯤꯡꯗ ꯂꯨꯄꯥ ꯇ꯭ꯋꯦꯜꯐ ꯊꯥꯎꯖꯟ ꯐꯪꯍꯟꯂꯦ ꯏꯁꯄꯣꯔꯠꯁ ꯏꯁꯀꯣꯂꯔꯁꯤꯞ ꯍꯥꯏꯔꯤꯕ ꯏꯁꯀꯣꯂꯔꯁꯤꯞ ꯑꯁꯤ ꯏꯁꯄꯣꯔꯠꯁ ꯑꯣꯊꯣꯔꯤꯇꯤ ꯑꯣꯐ ꯏꯟꯗꯤꯌꯥꯅ ꯄꯤꯕ ꯅꯦꯇꯥꯖꯤ ꯁꯨꯕꯥꯁ ꯅꯦꯁꯅꯦꯜ ꯏꯟꯁꯇꯤꯇ꯭ꯌꯨꯠꯁ ꯑꯣꯐ ꯏꯁꯄꯣꯔꯠꯁꯅ ꯄꯤꯔꯝꯃꯤ